ꯂꯧꯎ ꯁꯤꯡꯎ ꯇꯧꯕꯗ ꯈ꯭ꯋꯥꯏꯗꯒꯤ ꯃꯔꯨ ꯑꯣꯏꯕꯗꯤ ꯏꯁꯤꯡꯅꯤ ꯏꯁꯤꯡ ꯍꯥꯏꯕꯁꯤ ꯐꯪꯗ꯭ꯔꯒꯗꯤ ꯂꯧꯎ ꯁꯤꯡꯎ ꯇꯧꯕꯗ ꯈ꯭ꯋꯥꯏꯗꯒꯤ ꯋꯥꯕ ꯄꯣꯠꯅꯤ ꯃꯁꯤꯅ ꯑꯩꯈꯣꯏꯅ ꯑꯩꯅ ꯋꯥꯈꯟꯗꯗꯤ ꯏꯁꯤꯡ ꯍꯥꯏꯕꯁꯤꯅ ꯃꯔꯨ ꯑꯣꯏꯕꯅꯦꯅ ꯃꯤꯌꯥꯝꯒꯤ ꯃꯇꯨꯡ ꯏꯟꯅꯗꯤ ꯏꯊꯩ ꯂꯧꯈꯣꯡ ꯍꯥꯏꯕꯁꯤꯅ ꯈ꯭ꯋꯥꯏꯗꯒꯤ ꯂꯧꯎ ꯁꯤꯡꯎꯕꯗ ꯇꯧꯗꯕ ꯌꯥꯗꯕ ꯄꯣꯠꯁꯛ ꯑꯃ ꯑꯣꯏꯕꯅꯤꯅ ꯏꯊꯩ ꯂꯧꯈꯣꯡꯁꯦ ꯐꯖꯅ ꯁꯦꯡꯗꯣꯛꯞ ꯃꯇꯝ ꯃꯇꯝꯒꯤ ꯏꯁꯤꯡꯁꯦ ꯅꯣꯡ ꯇꯥꯗ꯭ꯔꯕ ꯃꯇꯝ ꯏꯁꯤꯡ ꯂꯩꯅꯕ ꯀꯔꯤ ꯊꯧꯁꯤꯟ ꯄꯥꯏꯈꯠꯄ ꯌꯥꯏ ꯁꯤꯒꯝꯕꯁꯦ ꯈꯅꯔꯒ ꯑꯋꯦꯔꯅꯦꯁ ꯇꯧꯕ ꯑꯗꯨꯗꯩꯗꯤ ꯂꯧꯎ ꯁꯤꯡꯎꯕꯗ ꯆꯥꯏꯅꯕ ꯍꯤꯗꯥꯛ ꯍꯥꯔ ꯃꯐꯝ ꯃꯇꯝ ꯆꯥꯅ ꯐꯪꯍꯟꯕ ꯍꯥꯔ ꯍꯥꯏꯁꯦ ꯃꯇꯝ ꯆꯥꯅ ꯐꯪꯍꯟꯕ ꯍꯥꯏꯕꯗꯤ ꯂꯧꯎ ꯁꯤꯡꯎ ꯇꯧꯕ ꯃꯇꯝꯗ ꯂꯩꯅꯥ ꯂꯥꯛꯄ ꯂꯩꯅꯥ ꯂꯥꯛꯄ ꯍꯥꯏꯕꯗꯤ ꯇꯤꯟ ꯇꯥꯕ ꯈꯣꯠꯄ ꯌꯥꯝ ꯌꯥꯎꯏ ꯇꯤꯟ ꯇꯥꯕꯁꯦ ꯑꯩꯈꯣꯏꯅ ꯁꯤ ꯇꯤꯟꯁꯦ ꯃꯇꯧ ꯀꯔꯝꯅ ꯁꯤ ꯍꯤꯗꯥꯛꯁꯦ ꯀꯥꯞꯄꯒ ꯈꯪꯍꯟꯒꯅꯤ ꯈꯣꯠꯀꯅꯤ ꯍꯥꯏꯕꯒꯤꯗꯃꯛꯇꯥ ꯑꯦꯒ꯭ꯔꯤꯀꯜꯆꯔ ꯗꯤꯄꯥꯔꯠꯃꯦꯟꯀꯥ ꯇꯥꯟꯅꯕ ꯃꯥꯉꯣꯟꯗ ꯇꯥꯔꯤꯁꯤ ꯀꯔꯤ ꯄꯣꯠꯅꯣ ꯍꯥꯏꯕꯗꯤ ꯃꯉꯣꯟꯗ ꯄꯥꯜꯂꯛꯇꯣꯏꯕ ꯃꯍꯩ ꯃꯔꯣꯡꯒꯤ ꯀꯔꯤ ꯚꯤꯇꯃꯤꯟ ꯀꯥꯞꯄ ꯌꯥꯏ ꯑꯁꯨꯝꯕꯅ ꯆꯤꯡꯕ ꯃꯌꯥꯝ ꯑꯃ ꯁꯔꯀꯥꯔꯒꯤ ꯃꯥꯏꯀꯩꯗꯒꯤ ꯑꯣꯔ ꯑꯩ ꯏꯁꯥꯅ ꯃꯇꯦꯡ ꯄꯥꯡꯉꯒ ꯂꯧꯃꯤꯗꯣ ꯂꯧꯕꯨꯛꯇ ꯀꯨꯝꯊꯔꯒ ꯅꯤꯡꯁꯤꯡꯕꯤꯕ ꯑꯃ ꯗꯥꯔꯀ ꯇꯥꯏ